ꯍꯂꯣ ꯀꯅꯥ ꯑꯣꯏꯕꯤꯔꯕꯅꯣ ꯑꯣ ꯍꯣꯏ ꯍꯥꯏꯌꯨ ꯍꯥꯏꯌꯨ ꯀꯔꯤ ꯍꯥꯏꯒꯗꯧꯕ ꯂꯩꯔꯕꯔꯣ ꯍꯣꯏ ꯍꯣꯏ ꯌꯥꯏꯌꯦ ꯌꯥꯏꯌꯦ ꯍꯣꯏ ꯑꯗꯨ ꯍꯣꯏ ꯑꯗꯨꯒꯤ ꯁꯤꯟꯐꯝꯗꯨꯅꯦ ꯌꯣꯄꯥꯛꯀꯨꯝꯕ ꯁꯦꯝꯕ ꯃꯐꯝꯗꯨꯅꯦ ꯀꯔꯤ ꯁꯦꯝꯒꯦ ꯍꯥꯏꯕꯅꯣ ꯃꯌꯥꯔꯥ ꯃꯈꯣꯛꯂꯣ ꯑꯣ ꯍꯣꯏ ꯑꯩꯗꯤ ꯃꯈꯣꯛꯇꯤ ꯁꯦꯝꯗꯕ ꯑꯗꯨꯒꯤ ꯎꯝ ꯎꯝ ꯃꯌꯥꯗꯣ ꯊꯥꯡꯗꯤ ꯀꯌꯥꯅꯣ ꯎꯝ ꯑꯗꯨ ꯑꯩ ꯍꯥꯏꯔꯛꯀꯦꯀꯣ ꯊꯥꯡꯁꯦ ꯑꯆꯧꯕꯔꯥ ꯃꯆꯥꯔꯥ ꯑꯣ ꯑꯆꯧꯕꯗꯨꯅ ꯂꯨꯄꯥ ꯆꯥꯝꯃꯉꯥꯃꯨꯛ ꯂꯧꯒꯅꯤ ꯑꯗꯨꯒꯤꯅ ꯃꯆꯥꯗꯨꯅ ꯆꯍꯨꯝ ꯑꯗꯨ ꯃꯌꯥ ꯂꯩꯒꯅꯤ ꯑꯩꯒꯤꯁꯦ ꯑꯗꯨꯝ ꯉꯟꯕꯅꯤꯗ ꯄꯨꯡ ꯇꯔꯦꯠ ꯇꯔꯨꯛ ꯃꯈꯥꯏ ꯇꯔꯦꯠ ꯑꯗꯨꯋꯥꯏꯗ ꯑꯗꯨꯝ ꯍꯥꯡꯕꯅꯤ ꯑꯩꯒꯤ ꯗꯨꯀꯥꯟꯗꯨꯔꯣ ꯑꯥ ꯕꯤꯅꯣ ꯕꯖꯥꯔꯒꯤ ꯕꯤꯅꯣ ꯕꯖꯥꯔꯗꯅꯦ ꯑꯗꯨꯝ ꯂꯥꯛꯑꯣ ꯂꯥꯛꯂꯒ ꯑꯗꯨ ꯕꯤꯅꯣ ꯕꯖꯥꯔꯗꯣ ꯌꯧꯕꯀꯥꯟꯗ ꯑꯩꯉꯣꯟꯗ ꯐꯣꯟ ꯇꯧꯔꯛꯑꯣ ꯑꯗꯨꯗ ꯑꯩꯅ ꯑꯗꯨꯝ ꯑꯗꯨꯗ ꯑꯩ ꯑꯗꯨꯝ ꯍꯥꯏꯔꯛꯀꯦ ꯑꯗꯨ ꯑꯇꯣꯞꯄꯗꯤ ꯁꯦꯝꯅꯉꯥꯏ ꯂꯩꯇ꯭ꯔꯣ ꯑꯇꯣꯞꯄ ꯌꯣꯄꯥꯛꯀꯨꯝꯕ ꯁꯤꯡꯖꯪꯒꯨꯝꯕꯁꯨ ꯁꯦꯝꯕ ꯌꯥꯏ ꯎꯝ ꯑꯗꯨꯁꯨ ꯑꯗꯨꯗꯤ ꯁꯤꯡꯖꯪꯗꯨꯅ ꯁꯤꯡꯖꯪ ꯃꯈꯣꯛꯇꯨꯗꯤ ꯂꯨꯄꯥ ꯆꯥꯇ꯭ꯔꯨꯛꯀꯨꯝꯕ ꯇꯥꯒꯅꯤ ꯑꯁ ꯃꯃꯟꯗꯤ ꯇꯥꯔꯒ ꯍꯥꯏꯔꯕꯅꯤꯗ ꯑꯗꯨꯗꯒꯤꯗꯤ ꯍꯦꯟꯅ ꯇꯥꯕꯗꯤ ꯉꯝꯂꯣꯏ ꯅꯣꯏ ꯑꯇꯣꯞ ꯑꯇꯣꯞꯄ ꯑꯇꯣꯞ ꯑꯇꯣꯞꯄ ꯗꯨꯀꯥꯟꯗ ꯍꯥꯏꯔꯁꯨ ꯑꯗꯨꯗꯒꯤꯗꯤ ꯍꯦꯟꯅ ꯇꯥꯔꯔꯣꯏ ꯑꯩꯒꯤꯁꯤꯅ ꯍꯦꯟꯅ ꯃꯃꯟ ꯍꯣꯡꯂꯕꯅꯦ ꯅꯪ ꯑꯇꯣꯞ ꯑꯇꯣꯞꯄꯗ ꯍꯪꯂꯁꯨ ꯑꯩꯒꯤꯗꯒꯤ ꯍꯦꯟꯅ ꯍꯣꯡꯕꯗꯤ ꯅꯪ ꯐꯪꯂꯔꯣꯏ ꯍꯣꯏꯅꯦ ꯑꯗꯨ ꯀꯩꯗꯧꯉꯩ ꯂꯥꯛꯀꯦ ꯍꯥꯏꯕꯅꯣ ꯑꯗꯨ ꯗꯨꯀꯥꯟꯕꯨꯗꯤ ꯑꯗꯨꯝ ꯅꯨꯡꯇꯤꯒꯤ ꯍꯥꯡꯕꯅꯤꯗ ꯁꯟꯗꯦ ꯁꯟꯗꯦꯗꯤ ꯍꯥꯡꯗꯦ ꯁꯟꯗꯦꯕꯨꯗꯤ ꯍꯥꯡꯗꯦ ꯑꯗꯨꯕꯨ ꯑꯇꯣꯞ ꯑꯇꯣꯞꯄ ꯅꯨꯃꯤꯠꯇꯤ ꯃꯟꯗꯦ ꯇꯨ ꯁꯦꯇꯔꯗꯦ ꯑꯗꯨꯝ ꯍꯥꯡꯕꯅꯤ ꯑꯗꯨ ꯀꯩꯅꯣ ꯅꯣꯏꯅ ꯑꯗꯨꯝ ꯁꯨꯅ ꯅꯪꯒꯤ ꯑꯗꯨ ꯊꯥꯡ ꯃꯈꯣꯛꯇꯣ ꯁꯦꯝꯗ꯭ꯔꯁꯨ ꯄꯨꯜꯂꯞ ꯑꯣꯏꯅ ꯑꯗꯨꯝ ꯁꯦꯝꯕ ꯂꯧꯒꯦ ꯍꯥꯏꯔꯁꯨ ꯌꯥꯏ ꯂꯩꯌꯦ ꯁꯤꯡꯖꯪ ꯂꯩꯔꯦ ꯑꯗꯒꯤ ꯅꯪ ꯊꯥꯡ ꯌꯣꯄꯥꯛ ꯂꯣꯏꯅꯃꯛ ꯂꯩꯕꯅꯦ ꯅꯣꯏꯅ ꯍꯌꯦꯡ ꯀꯣꯟꯅ ꯗꯔꯀꯥꯔ ꯂꯩꯔꯁꯨ ꯑꯗꯨꯝ ꯑꯩꯒꯤ ꯗꯨꯀꯥꯟꯗꯣ ꯑꯩꯒꯤ ꯃꯤꯡ ꯍꯥꯏꯔꯒ ꯑꯗꯨꯝ ꯊꯤꯔꯛꯑꯣ ꯅꯠꯇ꯭ꯔꯁꯨ ꯁꯤ ꯐꯣꯟ ꯅꯝꯕꯔꯁꯦ ꯑꯁꯤꯗ ꯑꯗꯨꯝ ꯐꯥꯎꯅꯁꯦꯕ

ꯍꯣꯏꯅꯦ ꯌꯦꯡꯕꯕꯨꯗꯤ ꯌꯦꯡꯉꯣꯅꯦ ꯅꯪꯒꯤ ꯀꯔꯤ ꯀꯔꯤ ꯍꯥꯏꯅꯤꯡꯕ ꯂꯩꯔꯤꯕ꯭ꯔꯣ ꯅꯪꯒꯤ ꯅꯔꯨꯞꯈꯣꯏꯗꯁꯨ ꯁꯦꯝꯅꯉꯥꯏ ꯂꯩꯔꯗꯤ ꯑꯩꯒꯤ ꯁꯤ ꯃꯐꯝꯁꯦ ꯍꯥꯏꯕꯤꯌꯣ ꯐꯣꯟ ꯅꯝꯕꯔꯁꯦ ꯄꯤꯌꯣ ꯎꯝ ꯑꯗꯨꯝ ꯃꯔꯛ ꯑꯃꯗꯗꯤ ꯑꯗꯨꯝ ꯑꯩ ꯀꯁꯇꯃꯔ ꯑꯣꯏꯔꯗꯤ ꯑꯗꯨꯝ ꯗꯤꯁꯀꯥꯎꯟꯁꯨ ꯂꯩꯒꯅꯤꯀꯣ ꯍꯣꯏ ꯍꯣꯏ ꯃꯇꯝ ꯈꯨꯗꯤꯡꯗ ꯑꯗꯨꯝ ꯍꯥꯡꯕꯅꯤꯀꯣ ꯑꯗꯨ ꯑꯇꯣꯞꯞꯗꯤ ꯀꯔꯤ ꯍꯥꯏꯅꯤꯡꯕ ꯂꯩꯒꯦ

ꯍꯣꯏ ꯍꯣꯏ ꯑꯗꯨꯗꯤ ꯐꯔꯦ ꯍꯌꯦꯡ ꯅꯪ ꯂꯥꯛꯄꯀꯥꯟꯗ ꯗꯨꯀꯥꯟ ꯊꯤꯕꯗꯣ ꯑꯗꯨꯝ ꯐꯣꯟ ꯇꯧꯔꯛꯑꯣ ꯍꯦꯛ ꯅꯪ ꯕꯤꯅꯣ ꯕꯖꯥꯔꯗꯨ ꯍꯦꯛ ꯌꯧꯕꯒ ꯑꯗꯨꯝ ꯐꯣꯟ ꯇꯧꯔꯛꯑꯣ ꯑꯗꯨꯗ ꯑꯗꯨꯝ ꯑꯩ ꯃꯐꯝꯗꯣ ꯇꯥꯛꯂꯒꯦ ꯑꯗꯨꯒ ꯑꯗꯨꯝ ꯂꯥꯛꯑꯣ ꯀꯣ ꯑꯗꯨꯗꯤ ꯐꯔꯦ ꯐꯔꯦ ꯑꯗꯨꯗꯤ ꯍꯌꯦꯡ ꯑꯗꯨꯝ ꯂꯥꯛꯄꯀꯥꯟꯗ ꯊꯦꯡꯅꯔꯁꯤꯀꯣ ꯍꯣꯏ ꯍꯣꯏ ꯊꯝꯒꯦ ꯊꯝꯒꯦ ꯎꯝ ꯎꯝ